ꯑꯥ ꯍꯜꯂꯣ ꯍꯥꯏꯕꯤꯌꯨ ꯑꯥ ꯍꯥꯏꯕꯤꯌꯨ ꯑꯣ ꯀꯔꯤ ꯃꯇꯦꯡ ꯄꯥꯡꯖꯧꯒꯦ ꯑꯣ ꯑꯣ ꯌꯥꯏ ꯌꯥꯏ ꯑꯥ ꯁꯣꯝꯅ ꯑꯍꯥꯟꯕ ꯑꯩꯈꯣꯏꯒꯤ ꯏꯁꯇꯦꯠꯇ ꯂꯥꯛꯄꯁꯦ ꯏꯅꯔ ꯂꯥꯏꯟ ꯄꯥꯔꯃꯤꯠ ꯄꯥꯏꯔꯒ ꯆꯪꯕꯤꯔꯛꯀꯗꯕꯅꯦ ꯏꯅꯔ ꯂꯥꯏꯟ ꯄꯥꯔꯃꯤꯠꯁꯦ ꯌꯥꯎꯗ꯭ꯔꯒꯗꯤ ꯏꯁꯇꯦꯠ ꯄꯨꯂꯤꯁꯅ ꯐꯥꯔꯒ ꯀꯣꯏꯁꯟ ꯇꯧꯕ ꯌꯥꯏ ꯍꯥꯗꯤ ꯑꯗꯨꯃꯥꯏꯅ ꯇꯧꯕ ꯌꯥꯏ ꯑꯗꯨꯕꯨ ꯌꯥꯔꯒꯗꯤ ꯏꯅꯔ ꯂꯥꯏꯟ ꯄꯥꯔꯃꯤꯠꯁꯦ ꯄꯥꯏꯔꯒ ꯆꯪꯕꯤꯔꯛꯀꯗꯕꯅꯤ ꯁꯣꯝꯗ ꯆꯪꯒꯦ ꯍꯥꯏꯔꯒꯗꯤ ꯎꯝ ꯑꯇꯣꯞꯄ ꯀꯔꯤ ꯈꯪꯕꯤꯅꯤꯡꯕ ꯂꯩ ꯑꯥ ꯏꯅꯔ ꯂꯥꯏꯟ ꯑꯥ ꯃꯅꯤꯄꯨꯔꯗꯒꯤ ꯑꯗꯨꯝ ꯂꯧꯕ ꯌꯥꯒꯅꯤ ꯁꯣꯝ ꯌꯨꯝꯗꯒꯤ ꯄꯨꯔꯛꯇ꯭ꯔꯦ ꯍꯥꯏꯔꯒꯁꯨ ꯃꯅꯤꯄꯨꯔꯗꯒꯤ ꯑꯗꯨꯝ ꯏꯅꯔ ꯂꯥꯏꯟ ꯄꯥꯔꯃꯤꯠꯁꯦ ꯆꯪꯉꯛꯑꯒ ꯅꯪꯅ ꯃꯐꯝꯗꯨꯗ ꯍꯪꯉꯒ ꯑꯩ ꯏꯅꯔ ꯂꯥꯏꯟ ꯄꯥꯔꯃꯤꯠꯁꯦ ꯌꯨꯝꯗꯒꯤꯗꯤ ꯄꯨꯔꯛꯇ꯭ꯔꯦ ꯑꯗꯨꯕꯨ ꯑꯩ ꯁꯤꯗꯒꯤ ꯏꯅꯔ ꯂꯥꯏꯟ ꯄꯥꯔꯃꯤꯠꯁꯦ ꯑꯃ ꯇꯥꯟꯊꯣꯛꯄ ꯄꯥꯝꯃꯤ ꯈꯣꯠꯂꯤ ꯍꯥꯏꯕ ꯃꯇꯝꯗ ꯑꯗꯨꯝ ꯏꯅꯔ ꯂꯥꯏꯟ ꯄꯥꯔꯃꯤꯠꯀꯤ ꯁꯥꯔꯚꯤꯁ ꯇꯧꯕ ꯃꯤ ꯃꯈꯩꯅ ꯑꯗꯨꯝ ꯁꯣꯝꯒꯤ ꯍꯦꯜꯞ ꯃꯇꯦꯡ ꯄꯥꯡꯉꯛꯀꯅꯤ ꯑꯗꯣꯝꯅ ꯀꯩꯁꯨ ꯋꯥꯅꯤꯡꯉꯥꯏ ꯂꯩꯇꯦ ꯀꯥꯔꯠꯁꯦ ꯄꯥꯏꯗ꯭ꯔꯤꯀꯥꯟꯗ ꯅꯪ ꯀꯨꯏꯅ ꯂꯩꯕ ꯍꯥꯏꯁꯦ ꯏꯁꯇꯦꯠ ꯄꯨꯂꯤꯁꯅ ꯎꯗ꯭ꯔꯒꯗꯤ ꯐꯩ ꯑꯗꯨꯕꯨ ꯏꯁꯇꯦꯠ ꯄꯨꯂꯤꯁꯅ ꯎꯔꯒꯗꯤ ꯁꯣꯝ ꯑꯗꯨꯝ ꯐꯥꯔꯒ ꯏꯅꯔ ꯂꯥꯏꯟ ꯄꯥꯔꯃꯤꯠ ꯌꯥꯎꯕ꯭ꯔꯥ ꯈꯣꯠꯄ꯭ꯔꯥꯗꯣ ꯑꯗꯨꯝ ꯆꯦꯛ ꯇꯧꯔꯛꯀꯅꯤ ꯃꯣꯏ ꯊꯦꯡꯅꯗ꯭ꯔꯒꯗꯤ ꯐꯩ ꯑꯗꯨꯕꯨ ꯊꯦꯡꯅꯔꯒꯗꯤ ꯁꯣꯝꯅ ꯑꯍꯥꯟꯕ ꯆꯪꯉꯛꯄ ꯃꯇꯝꯗ ꯂꯣꯏꯅ ꯆꯦꯛ ꯇꯧꯔꯛꯀꯅꯤ ꯑꯦꯅꯤ ꯃꯐꯝ ꯑꯃꯗ ꯆꯠꯄ ꯑꯣꯏꯒꯦꯔꯥ ꯀꯩ ꯑꯣꯏꯒꯦꯔꯥ ꯃꯣꯏꯕꯨ ꯊꯦꯡꯅꯔꯒꯗꯤ ꯑꯗꯨꯝ ꯆꯦꯛ ꯇꯧꯔꯒ ꯍꯪꯉꯛꯄ ꯌꯥꯏ ꯃꯦꯕꯤ ꯋꯥꯟ ꯑꯥ ꯋꯥꯟ ꯗꯦ ꯑꯣꯔ ꯊ꯭ꯔꯤ ꯗꯦꯁꯃꯨꯛꯇꯤ ꯂꯩꯔꯝꯕ ꯌꯥꯏ ꯐꯠ ꯂꯥꯛꯑꯝꯃꯒ ꯑꯗꯨꯝ ꯋꯥꯟ ꯗꯦ ꯑꯣꯔ ꯊ꯭ꯔꯤ ꯗꯦꯁ ꯑꯗꯨꯝ ꯂꯩꯕ ꯌꯥꯒꯅꯤ ꯍꯣꯏ ꯑꯗꯨ ꯃꯐꯝꯗꯨꯒꯤ ꯃꯇꯨꯡꯏꯟꯅꯁꯨ ꯂꯩ ꯃꯦꯕꯤ ꯃꯐꯝ ꯑꯃꯗ ꯌꯥꯕꯁꯨ ꯂꯩ ꯌꯥꯗꯕꯁꯨ ꯂꯩ ꯑꯗꯨꯕꯨ ꯃꯐꯝ ꯃꯐꯝꯗꯨꯒꯤ ꯖꯒꯥ ꯄꯣꯜꯂꯦ ꯍꯣꯇꯦꯜ ꯍꯣꯇꯦꯜꯗꯨꯒꯤ ꯖꯒꯥ ꯄꯣꯟꯒꯅꯤ ꯍꯣꯇꯦꯜ ꯈꯔꯗꯅ ꯏꯅꯔ ꯂꯥꯏꯟ ꯄꯥꯔꯃꯤꯠ ꯌꯥꯎꯗ꯭ꯔꯒꯁꯨ ꯑꯗꯨꯝ ꯂꯩꯍꯟꯕ ꯂꯩ ꯍꯣꯇꯦꯜ ꯈꯔꯗꯅ ꯌꯥꯗꯦ ꯍꯥꯏꯕꯁꯨ ꯂꯩ ꯑꯗꯨ ꯁꯣꯝꯅ ꯑꯦ ꯑꯩ ꯏꯅꯔ ꯂꯥꯏꯟ ꯄꯥꯔꯃꯤꯠꯇꯣ ꯇꯥꯟꯊꯣꯛꯈ꯭ꯔꯤ ꯁꯤ ꯇꯧꯔꯤ ꯍꯥꯏꯔꯒ ꯑꯗꯨꯝ ꯂꯩꯕ ꯌꯥꯕꯁꯨ ꯌꯥꯏ ꯑꯗꯨꯒꯤ ꯄ꯭ꯔꯣꯁꯦꯁꯇ ꯂꯩ ꯍꯧꯖꯤꯛꯃꯛꯀꯤ ꯑꯣꯏꯅꯗꯤ ꯎꯝ ꯍꯟꯈꯤꯕ ꯗꯔꯀꯥꯔ ꯑꯣꯏ ꯅꯠꯇ꯭ꯔꯒ ꯅꯪ ꯆꯦꯆꯥꯡꯗꯣ ꯅꯪꯒꯤ ꯐ꯭ꯔꯦꯟ ꯑꯣꯔ ꯐꯦꯃꯤꯂꯤꯗ ꯅꯪ ꯐꯣꯇꯣ ꯅꯝꯃꯒ ꯊꯥꯍꯜꯂꯛꯄ ꯗꯔꯀꯥꯔ ꯑꯣꯏꯒꯅꯤ ꯍꯣꯏ ꯊꯦꯡꯛ ꯌꯨ ꯑꯩꯒꯤꯗ ꯈꯔ ꯈꯔ